ꯍꯜꯂꯣ ꯑꯥꯎ ꯃꯥꯅꯤ

ꯑꯣ ꯍꯋꯥꯏ ꯊ꯭ꯔꯥꯛ ꯊꯥꯔꯤ ꯍꯋꯥꯏ ꯃꯨꯕꯤ ꯊꯥꯔꯤ ꯍꯧꯖꯤꯛ ꯍꯧꯖꯤꯛꯀꯤ ꯑꯣꯏꯅ ꯑꯗꯒꯤ ꯃꯔꯣꯏ ꯊꯥꯔꯤ ꯑꯗꯒꯤ ꯀꯩꯅꯣ ꯐꯗꯤꯒꯣꯝ ꯈꯔ ꯊꯥꯔꯤ ꯍꯧꯖꯤꯛ ꯍꯧꯖꯤꯛꯀꯤ ꯑꯣꯏꯅꯗꯤ

ꯍꯧꯖꯤꯛꯁꯦ ꯑꯩꯁꯦ ꯍꯪꯒꯥꯝ ꯃꯇꯝ ꯂꯣꯏꯔꯛꯑꯃꯤꯅ ꯍꯪꯒꯥꯝꯁꯦ ꯐꯨꯛꯇꯠ ꯃꯣꯏ ꯍꯪꯒꯥꯝ ꯃꯇꯝ ꯂꯣꯏꯔꯛꯑꯃꯤꯅ ꯐꯨꯛꯇꯠꯈ꯭ꯔꯅꯤ ꯑꯗꯨꯒ ꯕꯤꯠꯔꯨꯠꯀꯨꯝꯕ ꯒꯥꯖꯔꯒꯨꯝꯕ ꯊꯥꯁꯤꯔꯅ ꯈꯜꯂꯤ ꯍꯧꯖꯤꯛꯁꯦ ꯍꯪꯒꯥꯝꯁꯦ ꯈꯔꯗꯤ ꯂꯩꯌꯦ ꯈꯔ ꯑꯃꯗꯤ ꯃꯄꯥꯟ ꯁꯔꯒ ꯂꯣꯏꯅ ꯀꯩꯅꯣ ꯇꯧꯔꯦ ꯑꯗꯨꯅ ꯈꯔꯗꯤ ꯂꯩ ꯑꯗꯣ ꯍꯧꯖꯤꯛꯇꯤ ꯍꯧꯖꯤꯛꯇꯤ ꯃꯅꯥꯛ ꯅꯛꯄꯗ ꯄꯨꯈ꯭ꯔꯤ ꯂꯩꯕꯅꯤꯅ ꯄꯨꯈ꯭ꯔꯤꯗꯒꯤ ꯏꯁꯤꯡ ꯁꯣꯛꯑꯒ ꯄꯦꯔꯦꯗ ꯑꯗꯨꯝ ꯆꯥꯏ ꯅꯨꯃꯤꯗꯥꯡ ꯋꯥꯏꯔꯥꯝ ꯈꯨꯗꯤꯡꯒꯤ ꯑꯗꯣ ꯍꯦꯟꯄꯝꯒꯤ ꯏꯁꯤꯡꯗꯤ ꯁꯤꯖꯤꯅꯗ꯭ꯔꯦ

ꯑꯪ ꯑꯉꯥꯡ ꯂꯩꯕꯅꯤꯅ ꯀꯩꯅꯣ ꯄꯨꯈ꯭ꯔꯤꯒꯁꯤꯗꯤ ꯈꯖꯤꯜꯂꯦ ꯑꯩꯈꯣꯏꯒꯤ

ꯈ꯭ꯋꯥꯡ ꯃꯄꯥꯐꯥꯎ ꯈꯖꯤꯜꯂꯦ ꯑꯉꯥꯡ ꯃꯆꯥꯅ ꯀꯩꯅꯣ ꯈꯨꯗꯣꯡ ꯊꯤꯗꯅꯉꯥꯏ ꯑꯗꯣ ꯍꯣꯏ ꯍꯦꯟꯗꯄꯝ ꯏꯁꯤꯡꯅ ꯆꯥꯏꯔꯁꯨ ꯌꯥꯏ ꯑꯗꯣ ꯄꯨꯈ꯭ꯔꯤ ꯏꯁꯤꯡꯅ ꯆꯥꯏꯔꯁꯨ ꯌꯥꯏ ꯑꯗꯨꯝ ꯌꯥꯏ ꯑꯅꯤꯃꯛ ꯑꯗꯨꯝ